ꯍꯜꯂꯣ ꯁꯤꯒꯤꯁꯤ ꯎꯕꯔꯒꯤ ꯀꯁꯇꯃꯔ ꯁꯥꯔꯚꯤꯁ ꯑꯣꯏꯕꯤꯔꯕ꯭ꯔꯣ ꯑꯩꯗꯣ ꯍꯧꯖꯤꯛ ꯎꯕꯔ ꯅꯦꯛꯑꯒ ꯁꯦꯅꯥꯄꯇꯤꯗꯒꯤ ꯏꯝꯐꯥꯜ ꯁꯍꯔꯐꯥꯎ ꯂꯥꯛꯄꯅꯦ ꯑꯗꯨꯗ ꯑꯩꯒꯤ ꯄꯔꯁꯇꯣ ꯒꯥꯔꯤꯗꯗꯨꯝ ꯂꯩꯍꯧꯔ ꯃꯥꯜꯂꯦ ꯍꯧꯖꯤꯛꯀꯤ ꯎꯕꯔ ꯃꯤꯗꯨꯒꯤ

ꯑꯩꯗꯣ ꯍꯧꯖꯤꯛ ꯑꯗꯨ ꯊꯤꯕꯗꯣ ꯐꯪꯗ꯭ꯔꯦ ꯃꯤꯗꯣ ꯄꯥꯎ ꯐꯥꯎꯅꯗ꯭ꯔꯦ ꯑꯗꯨꯅ ꯀꯁꯇꯃꯔ ꯁꯥꯔꯚꯤꯁꯇ ꯃꯇꯦꯡ ꯂꯧꯖꯔꯛꯄꯅꯦ ꯑꯊꯨꯕꯗ ꯑꯗꯨꯒꯤꯗꯣ ꯑꯃꯇ ꯊꯤꯗꯣꯛꯄ ꯌꯥꯒꯗ꯭ꯔꯥ ꯑꯩꯁꯦ ꯍꯧꯖꯤꯛ ꯕꯖꯥꯔꯗ ꯂꯩ ꯕꯦꯡꯛꯀꯤ ꯃꯅꯥꯛꯇ ꯑꯗ ꯑꯃꯇ ꯂꯥꯛꯍꯟꯕꯤꯕ ꯌꯥꯒꯗ꯭ꯔꯥ ꯑꯊꯨꯕꯗ